ꯑꯩꯒꯤ ꯈ꯭ꯋꯥꯏꯗꯒꯤ ꯆꯥꯎꯕ ꯃꯥꯏ ꯄꯥꯛꯄ ꯍꯥꯏꯕ ꯇꯥꯔꯒꯗꯤ ꯑꯩꯁꯦ ꯑꯉꯥꯡ ꯑꯣꯏꯔꯤꯉꯩ ꯃꯇꯝꯗ ꯂꯥꯏ ꯌꯦꯛꯄ ꯌꯥꯝ ꯍꯩꯔꯝꯗꯦ ꯖꯤꯔꯣ ꯀꯣꯟꯕꯐꯥꯎ ꯄꯩꯅ ꯀꯣꯜꯂꯤ ꯂꯥꯏꯟ ꯆꯤꯡꯕꯁꯨ ꯏꯁꯀꯦꯜ ꯇꯧꯔꯒ ꯆꯤꯡꯕꯁꯨ ꯄꯩ ꯍꯦꯛꯇ ꯆꯨꯝꯗꯦ ꯑꯗꯨ ꯍꯨꯖꯤꯛꯇꯤ ꯑꯩꯅ ꯃꯌꯥꯝꯅ ꯅꯣꯛꯅꯕ ꯑꯩꯅ ꯂꯥꯏ ꯂꯥꯏ ꯌꯦꯛꯄ ꯍꯩꯇꯕꯁꯤ ꯃꯌꯥꯝꯅ ꯅꯣꯛꯅꯕꯗꯒꯤ ꯑꯩꯁꯤ ꯅꯨꯡꯉꯥꯏꯇꯗꯅ ꯂꯥꯏ ꯌꯦꯛꯄ ꯇꯝꯃꯦ ꯑꯗꯨꯗꯒꯤ ꯑꯩꯅ ꯀꯟꯅ ꯍꯣꯠꯅꯖꯗꯨꯅ ꯍꯧꯖꯤꯛꯇꯤ ꯃꯊꯪ ꯃꯊꯪ ꯇꯝꯕꯅ ꯑꯩ ꯂꯥꯏ ꯌꯦꯛꯄꯗ ꯃꯥꯁꯇꯔ ꯐꯥꯎ ꯂꯣꯏꯁꯤꯜꯂꯦ ꯑꯗꯨꯅ ꯃꯣꯏꯗꯒꯤ ꯑꯩꯉꯣꯟꯗ ꯅꯣꯛꯅꯈꯤꯕ ꯃꯌꯥꯝꯗꯨꯗꯒꯤ ꯑꯩꯅ ꯍꯦꯟꯅ ꯂꯥꯏ ꯌꯦꯛꯄꯒꯤ ꯂꯝꯁꯤꯗ ꯑꯩꯅ ꯍꯦꯟꯅ ꯈꯪꯕ ꯍꯦꯜꯂꯦ ꯑꯗꯨꯗꯒꯤ ꯃꯌꯥꯝꯗꯒꯤꯁꯨ ꯐꯕ ꯍꯦꯜꯂꯦ ꯑꯗꯨꯅ ꯑꯩ ꯌꯥꯝꯅ ꯆꯥꯎꯊꯣꯛꯆꯩ